ꯍꯥꯏꯔꯤꯕ ꯂꯥꯏꯔꯤꯛ ꯑꯗꯨ ꯆꯥꯡ ꯑꯃꯗ ꯄꯥꯕ ꯂꯣꯏꯁꯤꯟꯕꯗ ꯃꯇꯝ ꯅꯨꯃꯤꯠ ꯑꯍꯨꯝꯗꯤ ꯂꯧꯕꯅꯤ ꯄꯨꯡ ꯃꯉꯥꯗꯤ ꯆꯨꯞꯅ ꯁꯨꯡꯂꯦꯞ ꯂꯦꯞꯇꯕꯤꯗ ꯄꯥꯕ ꯉꯝꯃꯦ ꯊꯥꯒꯤ ꯅꯠꯇ꯭ꯔꯒ ꯆꯌꯣꯜꯒꯤ ꯑꯣꯏꯕ ꯄꯥꯕꯒꯤ ꯄꯥꯟꯗꯝꯗꯤ ꯂꯩꯇꯦ ꯑꯗꯨꯝ ꯄꯥꯕꯒꯤ ꯀꯣꯟꯖꯦꯜ ꯆꯠꯄꯅꯦ